ꯍꯜꯂꯣ ꯁꯤꯁꯦ ꯑꯅꯅ꯭ꯌꯒꯤ ꯄꯦꯔꯦꯟꯁ ꯑꯣꯏꯕꯤꯔꯕ꯭ꯔꯥ

ꯑꯩ ꯀꯩꯅꯣꯗꯒꯤ ꯁ꯭ꯀꯨꯜꯗꯒꯤ ꯐꯣꯟ ꯇꯧꯖꯔꯛꯄꯅꯦꯕꯀꯣ ꯑꯣ ꯑꯉꯥꯡꯒꯤ ꯃꯥꯒꯤ ꯐꯥꯔꯁꯠ ꯌꯨꯅꯤꯠ ꯇꯦꯁꯠ ꯐꯥꯔꯁꯠ ꯇꯥꯔꯝꯒꯤꯗꯣ ꯍꯥꯏꯗꯣꯛꯑꯕꯅꯤ ꯑꯗꯣ ꯃꯥꯁꯦ ꯍꯧꯖꯤꯛ ꯏꯝꯄ꯭ꯔꯨꯚ ꯌꯥꯝ ꯑꯣꯏꯈꯠꯂꯦ ꯍꯥꯟꯅꯗꯒꯤ ꯐꯤꯕꯝ ꯌꯥꯝ ꯐꯒꯠꯂꯦꯕꯀꯣ ꯑꯗꯨꯅ ꯑꯉꯥꯡꯁꯤꯅ ꯐꯤꯕꯝ ꯍꯥꯟꯅ ꯃꯥꯔꯛ ꯈꯔ ꯁꯣꯜꯂꯝꯕꯅꯤ ꯁꯣꯜꯂꯤꯉꯩꯗ ꯍꯧ ꯐꯒꯠꯂꯛꯏꯉꯩꯁꯤꯗ ꯍꯦꯟꯅ ꯐꯒꯠꯅꯉꯥꯏ ꯑꯗ ꯑꯩꯅ ꯄꯦꯔꯦꯟꯒ ꯀꯔꯤ ꯀꯔꯤ ꯃꯃꯥ ꯃꯄꯥꯁꯤꯡ ꯑꯣꯏꯕꯁꯤꯡꯁꯤꯒ ꯀꯔꯤ ꯀꯔꯤ ꯇꯧ ꯌꯥꯕꯅꯣꯗꯣ ꯍꯥꯏꯖꯒꯦꯅ ꯐꯣꯟꯁꯦ ꯇꯧꯖꯔꯛꯄꯅꯦ ꯁꯨꯝ ꯃꯃꯥ ꯃꯄꯥ ꯃꯄꯥꯅ ꯑꯩꯉꯣꯟꯗ ꯑꯗꯨꯝ ꯍꯥꯏꯕꯤꯅꯤꯡꯕ ꯃꯣꯠ ꯀꯔꯤ ꯀꯔꯥ ꯐꯣꯡꯗꯣꯛꯅꯤꯡꯕ ꯂꯩꯔꯒꯁꯨ ꯑꯗꯨꯝ ꯍꯥꯏꯕꯤꯔꯛꯑꯣ ꯌꯥꯏ ꯑꯥꯎ ꯑꯥꯎ ꯃꯥꯅꯦ ꯃꯥꯅꯦ ꯑꯗꯨꯝ ꯍꯌꯦꯡ ꯑꯗꯨꯝ ꯂꯥꯛꯄꯤꯔꯁꯨ ꯌꯥꯔꯦ ꯃꯁꯥꯗ ꯄꯤꯔꯛꯄ ꯑꯗꯨꯝ ꯌꯥꯏ ꯀꯩꯁꯨ ꯀꯥꯏꯗꯦ ꯑꯗꯣ ꯃꯃꯥ ꯃꯄꯥꯒ ꯑꯩꯈꯣꯏꯅ ꯑꯗꯨꯝ ꯎꯅꯅꯤꯡꯕ ꯍꯥꯏꯗꯤ ꯑꯉꯥꯡꯁꯤꯒꯤ ꯐꯒꯠꯂꯛꯄꯒꯤ ꯐꯤꯕꯝꯁꯦ ꯑꯗꯨꯝ ꯃꯃꯥ ꯃꯄꯥꯒ ꯋꯥꯔꯤ ꯋꯥꯇꯥꯏ ꯁꯥꯟꯅꯔꯒ ꯍꯦꯟꯅ ꯐꯥꯕ ꯃꯑꯣꯡꯗ ꯄꯨꯔꯛꯅꯉꯥꯏ ꯑꯉꯥꯡꯁꯦ ꯍꯣꯠꯅꯃꯤꯅꯁꯦꯅ ꯑꯗꯨꯒꯤ ꯋꯥꯔꯤ ꯋꯥꯇꯥꯏꯁꯨ ꯉꯥꯏꯍꯥꯛꯇꯪ ꯇꯧꯅꯤꯡꯕ ꯑꯗꯨꯅ ꯌꯥꯔꯒꯗꯤ ꯃꯃꯥ ꯃꯄꯥꯅ ꯍꯌꯦꯡ ꯑꯗꯨꯝ ꯈꯔ ꯂꯥꯛꯄꯤꯌꯣ ꯌꯥꯏ ꯌꯥꯏ ꯀꯩꯁꯨ ꯀꯥꯏꯗꯦ ꯁꯕꯖꯦꯛꯇꯣ ꯃꯥꯏ ꯏꯪꯂꯤꯁꯇꯣ ꯈꯔ ꯁꯣꯟꯕꯅꯦꯕꯀꯣ ꯑꯗꯣ ꯍꯟꯗꯛꯄꯨꯗꯤ ꯈꯔ ꯐꯒꯠꯂꯦ ꯑꯗꯨ ꯁꯣꯜꯂꯤꯕ ꯁꯕꯖꯦꯛꯇꯣ ꯑꯗꯨꯁꯨ ꯑꯩꯅ ꯃꯃꯥ ꯃꯄꯥꯁꯤꯡꯗ ꯍꯥꯏꯅꯤꯡꯏꯁꯦ ꯃꯥꯒꯤ ꯑꯃ ꯑꯣꯖꯥ ꯑꯃ ꯇꯣꯉꯥꯟꯅ ꯅꯦꯛꯊꯣꯛꯑꯒ ꯑꯩꯈꯣꯏ ꯁ꯭ꯀꯨꯜꯗ ꯇꯥꯛꯄꯁꯤꯗꯒꯤ ꯍꯦꯟꯗꯣꯛꯅ ꯑꯃ ꯅꯦꯛꯑꯒ ꯍꯦꯟꯅ ꯐꯒꯠꯅꯉꯥꯏ ꯍꯣꯠꯅꯃꯤꯅꯁꯤꯅ ꯍꯥꯏꯒꯦ ꯇꯧꯕꯅꯦꯕ ꯑꯗꯨꯒꯤꯁꯨꯅꯦ ꯃꯔꯨ ꯑꯣꯏꯅ ꯑꯩꯅ ꯃꯃꯥ ꯃꯄꯥ ꯁ꯭ꯀꯨꯜꯗ ꯂꯥꯛꯄꯤꯌꯣꯅ ꯍꯥꯏꯁꯦ ꯑꯣ ꯌꯥꯅꯤ ꯌꯥꯅꯤ ꯑꯗꯨꯒꯤꯗꯤ ꯍꯌꯦꯡ ꯑꯩꯈꯣꯏ ꯀꯩꯅꯣ ꯃꯃꯥ ꯃꯄꯥ ꯁꯤꯡꯁꯨ ꯂꯥꯛꯄꯤꯔꯣ ꯑꯗꯨꯒ ꯍꯌꯦꯡ ꯑꯣꯖꯥꯗꯨꯁꯨ ꯑꯩꯒ ꯑꯗꯨꯝ ꯎꯅꯃꯤꯅꯔꯁꯨ ꯌꯥꯏ ꯑꯗꯨꯒ ꯎꯅꯔꯒ ꯀꯃꯥꯏ ꯀꯃꯥꯏꯅ ꯇꯧꯕꯅꯣ ꯑꯗꯒꯤ ꯑꯦꯛꯁꯇ꯭ꯔꯥ ꯇꯣꯉꯥꯟꯅ ꯀ꯭ꯂꯥꯁ ꯑꯃ ꯇꯧꯁꯤꯔꯥ ꯑꯗꯨ ꯅꯠꯇꯔꯒ ꯌꯨꯝꯗꯕꯨ ꯑꯣꯏꯔꯒ ꯇꯧꯁꯤꯔꯥ ꯍꯥꯏꯕꯗꯣ ꯑꯗꯨꯝ ꯍꯌꯦꯡ ꯈꯟꯅꯁꯦ ꯌꯥꯏ ꯀꯩꯁꯨ ꯀꯥꯏꯗꯦ ꯑꯗꯨꯅꯕꯨꯗꯤ ꯍꯦꯟꯅ ꯐꯅꯤ ꯑꯗꯣ ꯁꯣꯝꯗ ꯑꯩꯅ ꯕꯣꯔꯗꯤꯡ ꯊꯝꯕꯅꯤꯅ ꯍꯦꯛ ꯄꯟꯖꯗ꯭ꯔꯤꯗꯨꯅ ꯁꯦꯟ ꯊꯨꯝꯒꯤꯁꯨ ꯑꯃ ꯂꯩꯕꯅꯤꯅ ꯑꯗ ꯇꯧꯕꯅꯦ ꯑꯗꯣ ꯑꯗꯣꯝꯅ ꯉꯝꯕꯤꯔꯒꯗꯤ ꯀꯩꯁꯨ ꯀꯥꯏꯗꯦ ꯑꯗꯨꯅ ꯍꯦꯟꯅ ꯐꯩ ꯍꯣꯏ ꯑꯗꯣ ꯑꯩꯅ ꯑꯃꯒ ꯍꯥꯏꯖꯅꯤꯡꯕ ꯑꯃꯒ ꯃꯥꯒꯤ ꯃꯦꯠꯁꯁꯤ ꯑꯗꯨꯁꯨ ꯃꯦꯠꯁꯁꯤꯁꯨ ꯃꯥ ꯈꯥꯇꯪꯗꯤ ꯁꯣꯟꯕꯅꯦꯕꯀꯣ ꯑꯗꯣ ꯍꯟꯗꯛꯄꯨꯗꯤ ꯑꯗꯨꯝ ꯐꯒꯠꯂꯦ ꯑꯗꯣ ꯃꯦꯊꯁꯀꯤꯁꯨ ꯑꯣꯖꯥꯁꯦ ꯑꯃꯇꯪꯗꯤ ꯊꯝꯁꯤꯔꯗꯤ ꯈꯟꯕꯅꯦ ꯑꯗꯣ ꯁꯣꯝꯒꯤ ꯃꯣꯠ ꯀꯔꯤ ꯂꯩꯕꯅꯣꯗꯣ ꯑꯩ ꯍꯪꯅꯤꯡꯕꯅꯦ ꯑꯣ ꯑꯣ ꯍꯣꯏ ꯌꯥꯝ ꯐꯔꯦ ꯌꯥꯝ ꯐꯔꯦ ꯑꯗꯨꯗꯤ ꯑꯣ ꯑꯗꯨꯗꯤ ꯍꯣꯏ ꯐꯔꯦ ꯐꯔꯦ ꯍꯌꯦꯡ ꯑꯗꯨꯝ ꯌꯨꯅꯁꯤ ꯊꯦꯡ ꯀ꯭ꯌꯨ ꯊꯦꯡ ꯀ꯭ꯌꯨ ꯎꯝ